ꯍꯜꯂꯣ ꯑꯣ ꯃꯥꯅꯦ ꯀꯔꯤ ꯇꯥꯛꯄꯤꯒꯗꯕ ꯑꯥ ꯑꯥ

ꯑꯣ ꯃꯐꯝꯁꯦ ꯀꯩꯅꯣ ꯂꯦꯛꯄꯁꯨ ꯌꯥꯎꯒꯗꯧꯔꯤꯔꯥ ꯅꯠꯇ꯭ꯔꯒ ꯆꯥꯕ ꯊꯛꯄꯕꯨꯗꯤ ꯑꯩꯈꯣꯏꯅ ꯑꯗꯨꯝ ꯂꯣꯏꯅ ꯁꯞꯄ꯭ꯂꯥꯏ ꯇꯧꯔꯛꯀꯅꯦꯕ ꯑꯗꯨꯝ ꯆꯥꯕ ꯊꯛꯄꯒꯤ ꯌꯥꯎꯅꯦꯕ ꯑꯩꯈꯣꯏꯒꯤ ꯁꯤꯗ ꯑꯣ ꯑꯗꯨ ꯑꯣꯏꯗꯤ ꯅꯨꯃꯤꯠ ꯍꯨꯝꯅꯤꯒꯤ ꯇꯥꯔꯦ ꯍꯣꯏ ꯑꯗꯣ ꯅꯣꯡꯃ ꯃꯣꯏꯔꯥꯡꯐꯧꯒꯤ ꯆꯠꯄꯁꯤꯅ ꯑꯩꯈꯣꯏꯁꯤ ꯀꯛꯆꯤꯡꯗꯒꯤ ꯃꯣꯏꯔꯥꯡꯐꯥꯎ ꯆꯠꯄꯁꯤꯅ ꯂꯧꯄꯥ ꯂꯤꯁꯤꯡ ꯑꯅꯤꯒ ꯆꯧꯉꯥ ꯑꯣꯏꯔꯅꯦꯕ ꯆꯥꯕ ꯊꯛꯄꯁꯨ ꯑꯗꯨꯝ ꯌꯥꯎꯔꯅꯤ ꯑꯩꯈꯣꯏꯅ ꯑꯗꯨꯒ

ꯑꯗꯨꯒ ꯃꯣꯏꯔꯥꯡ ꯂꯣꯝꯗꯩ ꯑꯃꯧꯛ ꯆꯨꯔꯆꯥꯟꯄꯨꯔ ꯔꯣꯝ ꯆꯠꯂꯒꯅ ꯑꯃꯨꯛ ꯂꯨꯄꯥ ꯅꯣꯡꯃ ꯂꯦꯛꯄꯒ ꯀꯩꯒꯗ ꯂꯨꯄꯥ ꯂꯤꯁꯤꯡ ꯑꯍꯨꯝꯃꯨꯛ ꯑꯃ ꯂꯧꯔꯅꯤꯀꯣ ꯑꯗꯨ ꯎꯈ꯭ꯔꯨꯜ ꯂꯣꯝꯅ ꯑꯃꯨꯛ ꯈꯔ ꯑꯃꯨꯛ ꯂꯥꯞꯈ꯭ꯔꯃꯤꯅ ꯑꯗꯨꯅ ꯑꯃꯨꯛ ꯈꯤꯇꯪ ꯑꯃꯨꯛ ꯍꯦꯜꯂꯛꯑꯅꯤ ꯄꯩꯁꯥꯁꯦ ꯑꯩꯈꯣꯏꯒꯤꯗꯤ ꯁꯦꯐꯇꯤꯒꯤ ꯍꯥꯏꯔꯗꯤ ꯑꯗꯨꯝ ꯐꯨꯜꯅꯤꯀꯣ ꯐꯖꯅ ꯑꯩꯈꯣꯏꯅ ꯑꯗꯨꯝ ꯍꯥꯏꯗꯤ ꯃꯐꯝꯗꯨ ꯌꯧꯕ ꯃꯇꯝꯗ ꯅꯣꯏꯁꯨ ꯑꯅꯧꯕ ꯑꯣꯏꯅ ꯂꯥꯛꯄꯅꯤꯅ ꯑꯩꯈꯣꯏꯅ ꯐꯖꯅ ꯅꯣꯏꯒꯤ ꯁꯦꯐꯇꯤ ꯑꯣꯏꯅꯕꯗꯣ ꯑꯩꯈꯣꯏꯅ ꯐꯖꯅ ꯑꯗꯨꯝ ꯍꯣꯠꯅꯖ ꯁꯣꯏꯗꯅꯕ ꯑꯩꯈꯣꯏꯒꯤꯅ ꯑꯗꯨꯝ ꯐꯖꯅ ꯇꯧꯒꯅꯤ ꯑꯥ ꯑꯪ ꯑꯩꯈꯣꯏꯒꯤ ꯇꯨꯔꯤꯁ ꯒꯥꯏꯠ ꯑꯣꯏꯅ ꯑꯗꯨꯝ ꯃꯤ ꯊꯥꯔꯛꯇꯣꯏꯅꯦ ꯑꯗꯨꯒ ꯃꯥꯅ ꯑꯗꯨꯝ ꯃꯐꯝꯗꯨꯒꯤ ꯅꯣꯏꯅ ꯌꯦꯡꯕ ꯌꯥꯕ ꯃꯐꯝ ꯑꯗꯨꯒꯤ ꯅꯣꯏꯅ ꯆꯪꯉꯨꯕ ꯌꯥꯕ ꯐꯖꯕ ꯃꯐꯝꯗꯣ ꯃꯥꯅ ꯑꯗꯨꯝ ꯃꯌꯥꯝꯗ ꯑꯗꯨꯝ ꯇꯥꯛꯇꯣꯏꯅꯦ ꯍꯥꯏꯗꯤ ꯃꯐꯝꯁꯤꯗꯅ ꯑꯁꯤ ꯂꯩ ꯁꯤ ꯂꯩꯗꯣ ꯆꯨꯔꯆꯥꯟꯄꯨꯔꯒꯤꯗꯅ ꯐꯖꯕ ꯃꯐꯝ ꯁꯤ ꯁꯤꯗ ꯂꯩ ꯍꯥꯏꯕꯁꯦ ꯃꯣꯏꯅ ꯂꯣꯏꯅ ꯑꯗꯨꯝ ꯇꯥꯛꯄꯤꯔꯛꯀꯅꯤ ꯑꯦꯛꯁꯇ꯭ꯔꯥ ꯆꯥꯔꯖ ꯂꯧꯔꯣꯏ ꯍꯥꯏꯗꯤ ꯑꯩꯈꯣꯏꯅ ꯅꯣꯏꯒꯤꯗꯒꯤ ꯂꯧꯕ ꯄꯩꯁꯥꯗꯣ ꯑꯗꯨꯗ ꯑꯗꯨꯝ ꯌꯥꯎꯔꯗꯣꯏꯅꯦ ꯃꯥꯒꯤꯁꯨ ꯑꯗꯨꯝ ꯆꯥꯔꯖꯇꯣ ꯄꯨꯂꯜ ꯑꯩꯈꯣꯏꯗꯒꯤ ꯑꯣꯏꯅ ꯂꯣꯏꯅ ꯇꯧꯕ ꯇꯣꯉꯥꯟꯕ ꯑꯦꯛꯁꯇ꯭ꯔꯥ ꯍꯥꯏꯕ ꯑꯃꯃꯨꯛ ꯂꯧꯗꯦꯕ ꯑꯗꯨꯝ ꯑꯩꯈꯣꯏꯅ ꯅꯣꯏꯗꯩ ꯑꯄꯨꯟꯕ ꯂꯧꯔꯤꯗꯨꯅ ꯑꯗꯨꯝ ꯑꯣꯏꯗꯣꯏꯅꯦ ꯐꯗꯨꯝ ꯑꯄꯨꯟꯕ ꯑꯣꯏꯅ ꯂꯥꯛꯀꯅꯤ ꯃꯤ ꯑꯃꯒꯤ ꯍꯥꯏꯕꯗꯨꯃ ꯂꯩꯇ꯭ꯔꯦ ꯍꯥꯏꯗꯤ ꯅꯣꯏ ꯃꯉꯥ ꯇꯔꯨꯛ ꯆꯠꯄꯗꯣ ꯒꯥꯔꯤ ꯑꯃꯅ ꯑꯗꯨꯝ ꯌꯥꯗꯧꯕ ꯑꯣꯏꯔꯗꯤ ꯑꯗꯨꯝ ꯒꯥꯔꯤꯗꯨꯒꯤꯗ ꯑꯗꯨꯝ ꯑꯣꯏꯈ꯭ꯔꯗꯣꯏꯕ ꯑꯥ ꯍꯣꯏ ꯍꯣꯏ ꯌꯥꯝ ꯅꯨꯡꯉꯥꯏꯖꯔꯦ ꯑꯗꯨꯝ ꯄꯥꯎ ꯐꯥꯎꯕꯤꯔꯛꯑꯣ ꯌꯥꯅꯤ ꯑꯗꯨꯝ ꯑꯩꯈꯣꯏ ꯑꯗꯨꯝ ꯑꯥ ꯑꯥ ꯍꯣꯏ ꯍꯣꯏ ꯍꯣꯏ